ꯍꯜꯂꯣ ꯁꯥꯁꯤ ꯍꯣꯏ ꯅꯨꯡꯉꯥꯏꯔꯤꯗ ꯇꯨꯝꯕꯁꯨ ꯌꯥꯗꯦ ꯑꯥ ꯃꯦꯁꯤꯟꯒꯤ ꯃꯈꯣꯟꯁꯨ ꯃꯤꯁꯇ꯭ꯔꯤꯒꯤ ꯃꯈꯣꯟꯁꯨ ꯇꯨꯝꯕ ꯌꯥꯗꯕꯅꯦ

ꯑꯥ ꯌꯥꯝ ꯂꯥꯡꯉꯦ

ꯑꯥ ꯑꯗꯨ ꯑꯣꯏꯔꯝꯒꯅꯤ ꯃꯤꯁꯇ꯭ꯔꯤꯁꯦ ꯌꯥꯝ ꯑꯌꯥꯝꯕ ꯅꯥ ꯄꯪꯂꯝꯒꯅꯤ ꯑꯥ ꯑꯆꯨꯝꯕꯅꯦ ꯑꯗꯨ ꯃꯈꯣꯏꯗꯤ ꯑꯥ ꯇꯞꯅ ꯇꯞꯅ ꯉꯥꯡꯗꯦ ꯍꯥꯏꯕ ꯂꯥꯎꯔꯒ ꯂꯥꯎꯔꯒ ꯉꯥꯡꯅꯩ ꯍꯥꯏꯕꯀꯣ ꯍꯣꯏ ꯑꯥ ꯑꯗꯨꯗꯒꯤ ꯇꯥꯔꯤꯕꯅꯤ

ꯍꯣꯏ ꯎꯝ ꯍꯣꯏ ꯍꯣꯏ ꯑꯥ ꯅꯨꯡꯊꯤꯟꯁꯨ ꯑꯍꯤꯡꯁꯨ ꯂꯣꯏꯅꯃꯛ ꯇꯧꯕꯅꯤ ꯅꯨꯡꯊꯤꯟꯗ ꯇꯧꯔꯁꯨ ꯃꯈꯣꯅ ꯇꯥꯏꯌꯦꯅ

ꯑꯦ ꯇꯨꯝꯗꯕ ꯅꯨꯃꯤꯠꯁꯨ ꯌꯥꯎꯕ ꯃꯥꯜꯂꯦ ꯑꯥ ꯑꯌꯨꯛ ꯉꯟꯇꯥ ꯍꯧꯔꯒꯀꯣ ꯍꯣꯔꯦꯟ ꯑꯍꯤꯡꯒꯤ ꯄꯨꯡ ꯑꯩꯠ ꯅꯥꯏꯟꯗ ꯂꯣꯏꯕꯁꯨ ꯌꯥꯎꯕꯅꯤ ꯍꯣꯏ ꯍꯣꯏ ꯊꯝꯃꯣ